ꯍꯂꯣ ꯁꯨꯔꯦꯁꯂꯥ ꯐꯣꯟ ꯇꯧꯔꯛꯏꯁꯦ ꯑꯣ ꯂꯨꯍꯣꯡꯕꯒꯤ ꯑꯣꯔꯗꯔꯒꯤ ꯗꯤꯃꯥꯟꯒꯤ ꯑꯃ ꯂꯥꯛꯏ ꯂꯨꯍꯣꯡꯕꯩ ꯄꯣꯠ ꯃꯌꯥꯝ ꯑꯣꯔꯗꯔ ꯇꯧꯕꯒꯤ ꯑꯗꯨꯗ ꯀꯩꯀꯩ ꯄꯣꯠꯆꯩꯅꯣ ꯃꯔꯨꯑꯣꯏꯅ ꯄꯥꯝꯃꯤꯁꯦ ꯃꯅꯥ ꯃꯁꯤꯡꯁꯦ ꯃꯈꯜ ꯁꯨꯅ ꯄꯨꯜꯂꯞ ꯐꯪꯉꯤ ꯚꯤꯖꯤꯇꯦꯕꯜ ꯈꯨꯗꯤꯡꯃꯛ ꯀꯣꯕꯤ ꯐꯪꯉꯤ ꯀꯣꯂꯤꯐ꯭ꯂꯋꯥꯔ ꯐꯪꯉꯤ ꯔꯦꯗꯤꯁ ꯐꯪꯉꯤ ꯀꯥꯔꯣꯠ ꯐꯪꯉꯤ ꯑꯂꯨ ꯆꯦꯡꯋꯥꯏ ꯀꯩꯀꯩ ꯄꯨꯜꯂꯞ ꯐꯪꯉꯤ ꯑꯣꯔꯗꯔ ꯀꯌꯥꯃꯨꯛ ꯇꯧꯗꯧꯅꯣ ꯑꯣꯔꯗꯔ ꯀꯌꯥꯃꯨꯛ ꯂꯧꯗꯧꯅꯣ ꯇꯣꯔꯕꯣꯠꯁꯨ ꯐꯪꯉꯤ ꯇꯣꯔꯕꯣꯠꯁꯨ ꯂꯩꯅꯤ ꯃꯥꯏꯔꯦꯟ ꯁꯨ ꯂꯩꯒꯅꯤ ꯄꯥꯟ ꯂꯐꯨ ꯂꯣꯏꯅ ꯂꯩꯅꯤ ꯂꯣꯏꯅ ꯐꯪꯕꯤꯒꯅꯤ ꯕꯜꯛ ꯑꯣꯏꯅ ꯑꯗꯨꯝ ꯆꯥꯎ ꯂꯣꯏꯅ ꯄꯨꯂꯞ ꯑꯣꯏꯅ ꯂꯧꯕ ꯑꯗꯨꯝ ꯌꯥꯒꯅꯤ ꯀꯣꯅꯅꯤ ꯑꯩꯈꯣꯏꯁꯤꯗ ꯂꯩꯔꯤꯕ ꯃꯈꯩ ꯑꯁꯤꯗꯒꯤ ꯄꯨꯜꯂꯞ ꯁꯤꯟꯕ ꯃꯇꯝꯗ ꯏꯂꯦꯝꯅ ꯂꯦꯝꯅ ꯄꯨꯜꯂꯞ ꯀꯣꯟꯅꯒꯅꯤ ꯑꯗꯣ ꯑꯩꯈꯣꯏꯅ ꯄꯣꯠꯆꯩꯁꯤ ꯑꯩꯈꯣꯏꯒꯤ ꯇꯣꯉꯥꯟꯅ ꯆꯥꯔꯖꯀꯥꯁꯨ ꯂꯩꯌꯦꯕꯀꯣ ꯆꯥꯔꯖ ꯂꯩꯔꯤꯁꯤꯅ ꯑꯩꯈꯣꯏꯒꯤ ꯊꯤꯜꯂꯛꯑꯒꯗꯤ ꯐ꯭ꯔꯤ ꯂꯩꯕ ꯄꯣꯠ ꯁꯨꯛ ꯂꯧꯔꯒꯗꯤ ꯑꯗꯒꯤ ꯒꯥꯔꯤꯗꯨ ꯌꯥꯎꯔꯒ ꯊꯤꯜꯂꯛꯄꯁꯤꯗ ꯆꯥꯔꯖ ꯂꯩꯕ ꯂꯩꯇꯕ ꯆꯥꯔꯖ ꯀꯛꯄ ꯈꯣꯠꯄ ꯂꯩ ꯑꯗꯣ ꯃꯤ ꯆꯥꯝꯃ ꯌꯥꯡꯈꯩꯃꯨꯛꯀꯤ ꯂꯧꯔꯒꯗꯤ ꯑꯗꯨꯝ ꯒꯥꯔꯤ ꯆꯥꯔꯖ ꯀꯩꯀꯩ ꯑꯗꯒꯤ ꯚꯤꯖꯤꯇꯦꯕꯜ ꯄꯨꯜꯂꯞ ꯍꯥꯞꯄꯩ ꯊꯤꯜꯂꯛꯄꯒꯤ ꯄꯩꯁꯥꯗꯨ ꯑꯗꯨꯝ ꯐ꯭ꯔꯤ ꯑꯣꯐ ꯀꯣꯁꯇ ꯑꯗꯨꯝ ꯊꯤꯜꯂꯛꯄ ꯑꯗꯨꯝ ꯌꯥꯒꯅꯤ ꯈꯣꯠꯀꯅꯤ ꯑꯗꯣ ꯃꯇꯝꯁꯤ ꯀꯔꯝ ꯀꯥꯟꯗ ꯑꯣꯏꯔꯤꯕꯅꯣ ꯅꯨꯃꯤꯠ ꯀꯌꯥꯅꯤ ꯋꯥꯠꯂꯤꯕꯅꯣ ꯍꯣꯏ ꯃꯇꯝꯗꯨ ꯎꯝ ꯃꯇꯝ

ꯆꯞ ꯆꯥꯕ ꯅꯨꯃꯤꯠ ꯄꯥꯝꯃꯤ ꯃꯅꯥ ꯃꯁꯤꯡ ꯉꯥꯛꯇꯅꯤꯅ ꯑꯩꯈꯣꯏꯅ ꯍꯦꯟꯅ ꯉꯟꯅ ꯂꯧꯁꯤꯜꯂꯨꯔꯒꯗꯤ ꯄꯠꯄ ꯐꯠꯇꯕ ꯈꯣꯠꯇꯕ ꯂꯩꯔꯤ ꯑꯗꯨ ꯃꯔꯨꯑꯣꯏꯅ ꯑꯩꯈꯣꯏꯁꯤ ꯑꯅꯝꯕꯅ ꯐ꯭ꯔꯦꯁ ꯉꯥꯛꯇ ꯑꯣꯏꯔꯦ ꯐ꯭ꯔꯦꯁ ꯉꯥꯛꯇ ꯑꯣꯏꯕꯅꯤꯅ ꯑꯇꯦꯛ ꯑꯇꯦꯛꯄꯗꯨ ꯄꯤꯖꯕꯁꯨ ꯐꯩ ꯑꯗꯨꯅ ꯃꯇꯝꯗꯨ ꯆꯞ ꯆꯥꯕꯤ ꯐꯤꯛꯁꯇꯣ ꯍꯥꯏꯕꯤꯔꯛꯑꯣ ꯍꯥꯏꯕꯤꯔꯛꯑꯒ ꯑꯣꯔꯗꯔꯗꯨ ꯑꯗꯨꯝ ꯑꯩꯈꯣꯏ ꯁꯤꯗ ꯕꯨꯛ ꯇꯧꯁꯤꯟꯖꯔꯒꯦ ꯇꯧꯔꯒ ꯑꯗꯨꯝ ꯄꯣꯠ ꯆꯩ ꯊꯤꯟꯗꯣꯛ ꯊꯤꯟꯖꯤꯟꯗꯨꯁꯨ ꯑꯗꯨꯝ ꯇꯧꯔꯁꯤ ꯍꯣꯏ ꯍꯣꯏ ꯍꯣꯍꯣꯏ ꯐꯔꯦ ꯐꯔꯦ ꯑꯗꯨꯗꯤ ꯍꯣꯍꯣꯏ